ꯃꯦꯗꯥꯝ ꯑꯩꯁꯦ ꯃꯅꯤꯄꯨꯔꯗ ꯊꯣꯛꯂꯛꯄꯅꯦꯕꯀꯣ ꯑꯗꯣ ꯃꯅꯤꯄꯨꯔꯒꯤ ꯐꯅꯦꯛꯁꯤꯡꯁꯦ ꯃꯅꯤꯄꯨꯔꯒꯤ ꯗ꯭ꯔꯦꯁ ꯍꯥꯏ ꯇꯥꯔꯦ ꯐꯤꯔꯣꯜ ꯐꯅꯦꯛ ꯐꯤꯁꯤꯡꯁꯦ ꯑꯩ ꯈꯔ ꯄꯥꯝꯖꯕ ꯑ ꯐꯅꯦꯛ ꯀꯔꯤ ꯀꯔꯤ ꯐꯅꯦꯛ ꯃꯈꯜ ꯂꯩꯕꯥꯒꯦ ꯍꯥꯏꯕꯗꯣ ꯑꯩ ꯈꯪꯖꯅꯤꯡꯕ ꯑꯗꯨꯒꯤ ꯁꯨꯝ ꯍꯡꯖꯔꯛꯄꯅꯤ ꯃꯦꯗꯥꯝꯗ ꯐꯅꯦꯛ ꯐꯤꯒꯦ ꯁꯤꯅ ꯀꯔꯝꯕ ꯀꯔꯤ ꯍꯥꯏꯇꯥꯔꯦ ꯀꯔꯝꯕ ꯊꯧꯗꯣꯛꯇ ꯁꯦꯠꯄꯅꯣ ꯐꯤꯒꯦꯅ ꯀꯃꯥꯏꯅ ꯇꯧꯕꯅꯣ ꯑꯗꯨꯗꯒꯤ ꯃꯨꯒꯥ ꯍꯥꯏꯗꯤ ꯂꯩꯗꯅ ꯑꯗꯨꯅ ꯀꯔꯝ ꯀꯥꯔꯝꯕꯗ ꯁꯦꯠꯄ ꯑꯗꯨ ꯈꯤꯠꯇꯪ ꯈꯪꯖꯅꯤꯡꯕ ꯑ ꯊꯝꯕꯥꯜ ꯂꯩꯈꯣꯛꯁꯨ ꯑꯝꯇ ꯍꯥꯏꯕꯤꯔꯛꯑꯣ ꯎꯝ ꯃꯨꯒꯥ ꯁꯨꯠ ꯁꯤꯒꯤ ꯃꯇꯥꯡꯗꯁꯨ ꯈꯔ ꯈꯪꯖꯅꯤꯡꯏ ꯈꯔ ꯇꯥꯛꯄꯤꯔꯛꯑꯣ ꯃꯦꯗꯥꯝꯅ ꯃꯃꯜꯅ ꯀꯌꯥꯃꯨꯛ ꯀꯌꯥ ꯀꯌꯥꯃꯨꯛ ꯂꯩꯒꯦ ꯑꯗꯨ ꯈꯤꯇꯪ ꯈꯪꯖꯅꯤꯡꯏ ꯐꯤꯒ ꯐꯅꯦꯛꯀ ꯁꯨꯠ ꯁꯨꯠꯇ ꯐꯤ ꯃꯃꯜ ꯈꯤꯠꯇꯪ ꯈꯪꯖꯒꯦ ꯑꯣ ꯁꯨꯠꯇꯗꯤ ꯃꯨꯒꯥ ꯁꯨꯠꯇꯗꯤ ꯈꯔ ꯍꯤꯕꯤꯔꯛꯑꯣ ꯐꯥꯅꯦꯛ ꯃꯨꯒꯥ ꯁꯨꯠꯇꯣ ꯑꯗꯨ ꯃꯃꯜ ꯈꯤꯇꯪ ꯈꯪꯖꯅꯤꯡꯕ ꯑꯩꯁꯨ ꯈꯔ ꯑꯁꯣꯝꯗ ꯑꯩꯈꯣꯏꯁꯨ ꯃꯄꯥꯟ ꯂꯝꯗ ꯂꯩꯕꯅꯤꯅ ꯃꯣꯏꯅꯁꯨ ꯄꯥꯝꯏ ꯍꯥꯏꯕ ꯌꯥꯎꯔꯛꯑꯦ ꯀꯣ ꯑꯗꯨ ꯈꯔ ꯄꯨꯕꯤꯔꯛꯑꯣ ꯁꯨꯝ ꯍꯥꯏꯔꯛꯄ ꯑꯩꯁꯦ ꯑꯩꯁꯦ ꯃꯅꯤꯄꯨꯔꯗ ꯍꯟꯗꯛ ꯊꯣꯛꯀꯅꯤ ꯍꯥꯏꯕꯗ ꯃꯣꯏꯅꯁꯨ ꯄꯨꯕꯤꯔꯛꯑꯣꯅ ꯐꯅꯦꯛꯁꯦ ꯁꯨꯠꯁꯦ ꯃꯉꯥ ꯇꯔꯥ ꯃꯨꯛ ꯄꯨꯕꯤꯔꯛꯑꯣ ꯑꯩꯈꯣꯏ ꯂꯧꯒꯦ ꯍꯥꯏꯕ ꯌꯥꯎꯔꯛꯑꯦꯕ ꯑꯗꯣ ꯑꯩꯅ ꯂꯥꯛꯄꯗꯤ ꯑꯩꯅꯁꯨ ꯃꯃꯜ ꯈꯪꯉꯒꯗꯤ ꯃꯣꯏꯗꯁꯨ ꯍꯥꯏꯔꯒꯦ ꯇꯧꯕ ꯑꯩꯅ ꯃꯃꯜꯗꯣ ꯑꯗꯨꯛ ꯍꯥꯏꯔꯒ ꯃꯅꯤꯄꯨꯔꯗꯅ ꯑꯃꯃꯨꯛ ꯄꯤꯔꯝꯃꯒꯗꯤ ꯊꯥꯖꯅꯔꯣꯏꯗꯅ ꯑꯗꯨꯒꯤ ꯃꯦꯗꯥꯝꯗꯁꯨ ꯃꯃꯜꯗꯣ ꯍꯪꯖꯔꯛꯄꯅꯤ ꯑꯗꯨꯅ ꯃꯦꯗꯥꯝꯅ ꯍꯥꯏꯐꯦꯠ ꯆꯧꯔꯥꯛꯄ ꯍꯥꯏꯌꯣ ꯑꯩꯅꯁꯨ ꯃꯣꯏꯗ ꯐꯅꯦꯛ ꯆꯦꯜꯂꯛꯏꯕ ꯃꯤꯁꯤꯡꯗꯨꯗ ꯑꯃꯨꯛ ꯑꯩꯅ ꯍꯥꯏꯈꯤꯗꯣꯏꯕ ꯑꯩꯒꯤ ꯐ꯭ꯔꯦꯟꯁꯤꯡꯗ ꯑꯃꯨꯛꯀ ꯑꯣ ꯑꯗꯨꯗꯒꯤ ꯇꯥꯕꯗꯤ ꯂꯩꯇ꯭ꯔꯦ

ꯑꯗꯣ ꯃꯄꯥꯟ ꯃꯄꯥꯟ ꯍꯛꯄ ꯍꯛꯇꯕ ꯍꯥꯏꯅꯁꯨꯨ ꯑꯃꯨꯛ ꯂꯩꯔꯤꯕꯣ ꯑꯗꯨꯒꯨꯝꯕꯗꯨꯁꯨ ꯈꯔ ꯄꯨꯕꯤꯔꯛꯑꯣꯅ ꯁꯨꯝ ꯄꯥꯎꯗꯣ ꯍꯥꯏꯔꯛꯑꯦꯕ ꯑꯩꯗꯁꯨ ꯅꯪ ꯆꯠꯇꯣꯔꯤꯕꯅꯤꯅ ꯍꯟꯗꯛꯇꯤ ꯃꯈꯜꯗꯨ ꯁꯨꯅ ꯄꯨꯕꯤꯔꯛꯑꯣꯅ ꯃꯄꯥꯟ ꯍꯛꯄꯅ ꯀꯌꯥꯅꯣ ꯍꯛꯇꯕꯅ ꯀꯌꯥꯅꯣ ꯃꯣꯏꯁꯨ ꯃꯄꯥꯟ ꯍꯛꯄ ꯄꯥꯝꯕ ꯌꯥꯎꯏ ꯍꯛꯇꯕ ꯄꯥꯝꯕ ꯌꯥꯎꯏ ꯑꯗꯨꯅ ꯃꯃꯜꯗꯣ ꯍꯥꯏꯐꯦꯠ ꯈꯪꯖꯅꯤꯡꯏ ꯑꯣ ꯃꯃꯜꯗꯣ ꯁꯨꯝ ꯈꯪꯖꯕ ꯀꯔꯝ ꯀꯔꯝꯕ ꯗꯨꯀꯥꯟꯗ ꯀꯔꯝꯕ ꯃꯐꯝꯗ ꯐꯅꯦꯛꯁꯦ ꯍꯦꯟꯅ ꯐꯪꯒꯦ ꯍꯥꯏꯕꯗꯣ ꯈꯪꯖꯥꯅꯤꯡꯏ ꯑꯣ ꯃꯃꯜꯁꯨ ꯈꯪꯖꯔꯦ ꯃꯦꯗꯥꯝꯗꯒꯤ ꯑꯩꯅ ꯈꯪꯖꯗꯕꯁꯤꯡꯗꯣ ꯈꯪꯖꯔꯦ ꯌꯥꯝ ꯅꯨꯡꯏꯖꯔꯦ ꯑꯗꯣ ꯐꯣꯟꯁꯦ ꯃꯦꯗꯥꯝ ꯑꯩ ꯊꯝꯖꯔꯒꯦ